ꯑꯩꯒꯤ ꯏꯁꯥꯒꯤ ꯏꯪꯈꯣꯜ ꯑꯁꯤ ꯁꯦꯟꯅꯕꯗ ꯑꯩꯅ ꯊꯦꯡꯅꯕ ꯈꯨꯗꯣꯡ ꯆꯥꯗꯕꯁꯤꯡ ꯑꯗꯨꯗꯤ ꯑꯩꯒꯤ ꯌꯨꯝ ꯑꯁꯤ ꯂꯝꯕꯤ ꯃꯄꯥꯟ ꯑꯣꯏꯕꯅꯤꯅ ꯅꯨꯡꯇꯤꯒꯤ ꯏꯁꯤꯡ ꯆꯥꯏꯗꯕ ꯌꯥꯗꯦ ꯃꯔꯝꯗꯤ ꯎꯐꯨꯟ ꯋꯥꯏꯐꯨꯟ ꯀꯔꯤ ꯀꯔꯥ ꯇꯧꯕ ꯃꯇꯝꯗ ꯎꯅꯥꯗ ꯀꯩꯗ ꯄꯛꯁꯤꯟꯕꯗ ꯃꯁꯛ ꯂꯩ ꯑꯃꯁꯨꯡ ꯄꯥꯝꯕꯤ ꯃꯈꯩ ꯑꯗꯨꯝ ꯃꯁꯛ ꯊꯤꯍꯜꯂꯤ ꯑꯗꯨꯅ ꯅꯨꯡꯇꯤꯒꯤ ꯇꯩꯊꯣꯛꯇꯕ ꯏꯁꯤꯡ ꯆꯥꯏꯗꯕ ꯌꯥꯗꯦ ꯑꯗꯨꯒ ꯏꯁꯤꯡ ꯍꯣꯟꯕꯒꯤ ꯑꯋꯥꯕ ꯃꯐꯝ ꯃꯐꯝꯗꯨ ꯈꯔ ꯂꯥꯞꯇꯛ ꯂꯥꯞꯇꯛꯅ ꯊꯥꯕꯅꯤꯅ ꯏꯁꯤꯡ ꯍꯣꯟꯕꯒꯤ ꯑꯋꯥꯕ ꯑꯃ ꯑꯩꯉꯣꯟꯗ ꯃꯥꯏꯌꯣꯛꯅꯖꯩ ꯑꯗꯨꯒ ꯃꯇꯝ ꯃꯇꯝꯒꯤ ꯑꯣꯏꯕ ꯇꯤꯟ ꯍꯤꯗꯥꯛ ꯀꯔꯤ ꯀꯔꯥꯡ ꯍꯥꯔ ꯆꯥꯏ ꯍꯥꯞꯄꯕ ꯌꯥꯗꯦ ꯂꯩ ꯃꯈꯩ ꯑꯗꯨ ꯐꯖꯅ ꯃꯅꯥ ꯃꯁꯤꯡ ꯐꯖꯅ ꯎꯅꯉꯥꯏꯒꯤꯗꯃꯛꯇ ꯑꯗꯨꯒ ꯇꯤꯟ ꯀꯥꯡꯁꯤꯡꯅ ꯇꯥꯁꯤꯜꯂꯛꯄ ꯋꯥꯍꯤꯛꯅ ꯆꯤꯡꯕ ꯌꯥꯃ ꯇꯣꯏꯅ ꯇꯥꯔꯛꯄꯗ ꯁꯔꯞ ꯀꯔꯤ ꯀꯔꯤ ꯀꯥꯝꯊꯣꯛꯇꯕ ꯌꯥꯗꯦ ꯋꯥꯍꯤꯛꯁꯤ ꯌꯥꯝ ꯇꯣꯏꯅ ꯂꯩ ꯊꯥꯕ ꯃꯈꯣꯏꯒꯤ ꯈ꯭ꯋꯥꯏꯗꯩ ꯃꯔꯨ ꯑꯣꯏꯕ ꯊꯕꯛꯁꯤ ꯋꯥꯍꯤꯛ ꯇꯕꯥ ꯋꯥꯍꯤꯛ ꯉꯥꯛꯊꯣꯛꯄ ꯑꯁꯤꯅ ꯆꯤꯡꯕꯁꯤ ꯑꯩꯒꯤ ꯑꯣꯏꯅ ꯈꯨꯗꯣꯡ ꯆꯥꯗꯕ ꯊꯦꯡꯅꯖꯕꯁꯤꯡꯅꯤ